ꯑꯩꯈꯣꯏꯒꯤ ꯈꯨꯡꯒꯪꯗꯗꯤ ꯏꯁꯥꯒꯤ ꯑꯔꯨꯝꯕ ꯍꯟꯗꯅꯕ ꯍꯥꯏꯔꯒꯗꯤ ꯑꯌꯨꯛ ꯉꯟꯅ ꯍꯧꯒꯠꯂꯒ ꯋꯥꯛꯀꯤꯡ ꯆꯠꯄ ꯑꯗꯒꯤ ꯆꯥꯛ ꯈꯤꯇꯪ ꯆꯥꯕ ꯋꯥꯛꯀꯤꯡ ꯍꯜꯂꯛꯑꯒ ꯌꯨꯝꯗ ꯑꯦꯛꯁꯔꯁꯥꯏꯁ ꯈꯤꯇꯪ ꯍꯥꯏꯕꯗꯤ ꯆꯣꯡ ꯐꯟꯗꯅ ꯉꯥꯛꯇꯪ ꯇꯧꯔꯁꯨ ꯌꯥꯏ ꯑꯗꯨꯒ ꯅꯨꯡꯗꯥꯡꯗ ꯆꯥꯛꯁꯦ ꯌꯥꯔꯤꯒꯩꯗꯤ ꯈꯤꯇꯪ ꯆꯥꯕꯤꯕ ꯆꯥꯔꯒ ꯏꯁꯤꯡꯗꯤ ꯌꯥꯝꯅ ꯊꯛꯄꯅ ꯏꯁꯤꯡ ꯂꯨꯝꯕꯨ ꯂꯨꯝꯕꯨ ꯁꯥꯕ ꯌꯥꯝꯅ ꯊꯛꯄꯅ ꯏꯁꯥꯒꯤ ꯋꯦꯠꯇ ꯈꯔꯗꯤ ꯑꯗꯨꯝ ꯀꯥꯟꯅꯕ ꯄꯣꯛꯏ ꯍꯥꯏꯅ ꯈꯟꯖꯩ ꯊꯧꯔꯤ ꯆꯣꯡꯕꯁꯨ ꯏꯁꯥꯒꯤ ꯑꯔꯨꯝꯕ ꯍꯟꯗꯕꯗ ꯃꯇꯦꯡ ꯄꯥꯡꯏ ꯑꯗꯒꯤ ꯏꯁꯥꯅ ꯌꯥꯔꯤꯒꯩ ꯁꯥꯖꯦꯟ ꯈꯔ ꯑꯗꯨꯝ ꯇꯧꯔꯒꯗꯤ ꯏꯁꯥꯒꯤ ꯋꯦꯠꯁꯦ ꯑꯗꯨꯝ ꯍꯟꯗꯍꯜꯂꯤ ꯌꯥꯔꯤꯒꯩꯗꯤ ꯑꯌꯥꯝꯕꯅ ꯅꯨꯡꯗꯥꯡꯗ ꯆꯥꯛ ꯈꯤꯇꯪ ꯆꯥꯕꯅ ꯍꯦꯟꯅ ꯐꯥꯒꯗ꯭ꯔꯥ ꯍꯥꯏꯅ ꯈꯟꯖꯩ ꯁꯥꯖꯦꯟꯁꯨ ꯇꯧꯒꯗꯕꯅꯤ ꯋꯥꯛꯀꯤꯡꯁꯨ ꯆꯠꯀꯗꯕꯅꯤ ꯑꯗꯨꯕꯨ ꯈ꯭ꯋꯥꯏꯗꯒꯤ ꯐꯕꯗꯤ ꯏꯁꯤꯡ ꯌꯥꯝ ꯊꯛꯄ ꯁꯤꯁꯨ ꯋꯦꯠ ꯍꯟꯗꯕꯗ ꯌꯥꯝꯅ ꯀꯥꯟꯅꯩ ꯍꯥꯏꯖꯅꯤꯡꯏ ꯑꯩꯒꯤ ꯋꯥꯈꯟꯗ